ꯚꯥꯔꯠꯇ ꯃꯃꯤꯡ ꯆꯠꯂꯕ ꯖꯒꯣꯏꯒꯤ ꯃꯑꯣꯡ ꯃꯇꯧ ꯈꯔꯒꯤ ꯃꯃꯤꯡꯗꯤ ꯚꯥꯔꯠ ꯅꯥꯇꯤꯌꯝ ꯍꯥꯏꯕꯁꯤ ꯇꯥꯃꯤꯜ ꯅꯥꯗꯨꯗ ꯁꯥꯕ ꯖꯒꯣꯏ ꯃꯈꯜ ꯑꯃꯅꯤ ꯀꯊꯛ ꯍꯥꯏꯕꯁꯤ ꯎꯠꯇꯔ ꯄ꯭ꯔꯗꯦꯁꯇ ꯁꯥꯕ ꯖꯒꯣꯏ ꯃꯈꯜ ꯑꯃꯅꯤ ꯀꯊꯛ ꯀꯂꯤ ꯍꯥꯏꯕꯁꯤ ꯀꯦꯔꯦꯂꯥꯒꯤ ꯖꯒꯣꯏ ꯃꯈꯜ ꯑꯃꯅꯤ ꯀꯤꯆꯤꯄꯨꯗꯤ ꯍꯥꯏꯕꯁꯤ ꯑꯟꯗ꯭ꯔ ꯄ꯭ꯔꯗꯦꯁꯀꯤ ꯃꯃꯤꯡ ꯆꯠꯂꯕ ꯖꯒꯣꯏ ꯃꯈꯜ ꯑꯃꯅꯤ ꯃꯅꯤꯄꯨꯔꯤ ꯍꯥꯏꯕꯁꯤꯅ ꯃꯅꯤꯄꯨꯔꯗ ꯁꯥꯕ ꯖꯒꯣꯏ ꯃꯈꯜ ꯑꯃꯅꯤ ꯑꯣꯗꯤꯁꯤ ꯍꯥꯏꯕꯁꯤ ꯑꯣꯗꯤꯁꯥ ꯗ ꯁꯥꯕ ꯖꯒꯣꯏ ꯃꯈꯜ ꯑꯃꯅꯤ ꯁꯦꯇ꯭ꯔꯤꯌꯥ ꯍꯥꯏꯕꯁꯤꯅ ꯑꯁꯥꯝꯗ ꯁꯥꯕ ꯖꯒꯣꯏ ꯃꯈꯜ ꯑꯃꯅꯤ ꯃꯣꯌꯤꯅꯤꯌꯥꯇꯝ ꯍꯥꯏꯕꯁꯤꯅ ꯀꯦꯔꯦꯂꯥꯗ ꯁꯥꯕ ꯖꯒꯣꯏ ꯃꯈꯜ ꯑꯃꯅꯤ ꯚꯥꯔꯠꯀꯤ ꯃꯃꯤꯡ ꯆꯠꯂ ꯂꯩꯔꯕ ꯖꯒꯣꯏ ꯁꯥꯕꯤ ꯑꯃꯒꯤ ꯃꯃꯤꯡꯗꯤ ꯅꯨꯔꯥ ꯐꯇꯦ ꯑꯁꯤꯅꯤ ꯃꯍꯥꯛꯁꯤ ꯌꯥꯝꯅ ꯌꯨꯅꯤꯛ ꯑꯣꯏ ꯑꯁꯤꯅꯁꯨ ꯑꯩꯅ ꯌꯥꯝ ꯄꯥꯝꯖꯩ